ꯃꯅꯤꯄꯨꯔ ꯑꯁꯤ ꯂꯂꯣꯟ ꯏꯇꯤꯛꯀꯤ ꯈꯨꯗꯣꯡ ꯌꯥꯝ ꯆꯥꯕ ꯃꯐꯝ ꯑꯃꯅꯤ ꯌꯨꯝꯂꯣꯟꯅꯔꯤꯕ ꯀꯟꯇ꯭ꯔꯤ ꯃꯦꯟꯃꯥꯔꯗꯒꯤ ꯄꯣꯠ ꯆꯩ ꯀꯌꯥꯃꯔꯨꯝ ꯒꯦꯠꯋꯦ ꯑꯣꯏꯔꯤꯕ ꯃꯣꯔꯦꯗ ꯐꯪꯉꯤ ꯏꯟꯗꯤꯌꯥꯒꯤ ꯕꯤꯖꯤꯅꯦꯁꯃꯦꯟꯁꯤꯡꯅ ꯃꯅꯤꯄꯨꯔꯒꯤ ꯃꯣꯔꯦꯗꯒꯤ ꯄꯣꯠ ꯆꯩ ꯂꯧꯔꯒ ꯏꯟꯗꯤꯌꯥ ꯑꯃꯗꯤ ꯌꯨꯝꯂꯣꯟꯅꯔꯤꯕ ꯀꯟꯇ꯭ꯔꯤꯁꯤꯡꯗ ꯊꯥꯗꯣꯛꯏ